ꯑꯩꯅ ꯆꯠꯅꯤꯡꯕ ꯈꯣꯏꯗꯥꯖꯕ ꯃꯐꯝ ꯈꯔ ꯂꯩ ꯃꯐꯝꯁꯤꯡꯗꯨꯗ ꯑꯩꯅ ꯌꯥꯝꯅ ꯆꯠꯅꯤꯡꯏ ꯃꯐꯝꯁꯤꯡꯗꯨꯗꯤ ꯇꯥꯖ ꯃꯍꯜ ꯂꯗꯥꯛ ꯃꯅꯥꯂꯤ ꯒꯋꯥ ꯁꯤꯛꯀꯤꯝ ꯑꯁꯤꯒꯨꯝꯕ ꯀꯌꯥꯃꯔꯨꯝ ꯂꯩ ꯑꯩꯅ ꯇꯥꯖ ꯃꯍꯜ ꯆꯠꯅꯤꯡꯕꯒꯤ ꯃꯔꯝꯗꯤ ꯃꯐꯝ ꯑꯗꯨꯒꯤ ꯐꯖꯕ ꯃꯐꯝ ꯑꯗꯨꯗ ꯁꯍꯥꯖꯍꯥꯟꯅ ꯃꯝꯇꯥꯖꯄꯨ ꯅꯨꯡꯁꯤꯕꯒꯤ ꯅꯤꯡꯁꯤꯡ ꯈꯨꯗꯝ ꯑꯣꯏꯅ ꯁꯥꯔꯝꯕ ꯑꯗꯨꯒꯨꯝꯕꯒꯤ ꯐꯖꯔꯕ ꯅꯤꯡꯁꯤꯡ ꯈꯨꯗꯝ ꯑꯣꯏꯅ ꯌꯦꯡꯕ ꯆꯠꯅꯔꯤꯕ ꯃꯐꯝ ꯑꯗꯨꯗ ꯑꯉꯛꯄ ꯃꯑꯣꯡꯗ ꯁꯥꯕ ꯃꯍꯜ ꯑꯗꯨꯒꯨꯝꯕ ꯀꯌꯥ ꯑꯗꯨ ꯌꯦꯡꯅꯤꯡꯕꯅ ꯑꯩꯅ ꯃꯐꯝ ꯑꯗꯨꯗ ꯆꯠꯅꯤꯡꯏ ꯑꯗꯨꯒ ꯑꯩꯅ ꯂꯗꯥꯛ ꯆꯠꯅꯤꯡꯕꯒꯤ ꯃꯔꯝꯗꯤ ꯃꯐꯝ ꯑꯗꯨꯗ ꯃꯤꯌꯥꯝ ꯁꯤꯡꯅ ꯔꯥꯏꯠ ꯆꯠꯇꯨꯅ ꯃꯐꯝ ꯑꯗꯨꯒꯤ ꯐꯖꯕ ꯏꯁꯤꯡꯒꯤ ꯐꯖꯔꯕ ꯏꯃꯥꯏ ꯆꯤꯡꯒꯤ ꯐꯖꯕ ꯑꯗꯨꯒꯨꯝꯂꯕ ꯀꯌꯥ ꯑꯗꯨ ꯌꯦꯡꯕꯗ ꯑꯩꯈꯣꯏꯒꯤ ꯑꯋꯥꯕ ꯀꯌꯥ ꯀꯥꯎꯊꯣꯛ ꯀꯅꯤ ꯍꯥꯏꯅ ꯑꯩꯅ ꯈꯜꯂꯤ ꯑꯩ ꯑꯗꯨꯒ ꯑꯩꯅ ꯃꯅꯥꯂꯤ ꯆꯠꯅꯤꯡꯕꯒꯤ ꯃꯔꯝꯗꯤ ꯃꯐꯝ ꯑꯗꯨꯗ ꯎꯟ ꯇꯥꯕ ꯆꯤꯡꯒꯤ ꯐꯖꯕ ꯕ꯭ꯔꯟꯒꯤ ꯀꯥꯔ ꯅꯦꯁꯅꯦꯜ ꯀꯩꯕ ꯆꯠꯄ ꯑꯗꯨꯒꯨꯝꯕ ꯀꯌꯥ ꯑꯗꯨꯒꯤ ꯑꯦꯛꯁꯄꯤꯔꯤꯌꯦꯟꯁ ꯑꯗꯨ ꯐꯪꯅꯕ ꯚꯥꯔꯠꯀꯤ ꯀꯩꯊꯦꯜ ꯑꯁꯤ ꯃꯐꯝ ꯐꯪꯅꯕꯒꯤ ꯆꯠꯅꯤꯡꯏ ꯑꯩꯅ ꯒꯋꯥ ꯆꯠꯅꯤꯡꯕꯒꯤ ꯃꯔꯝꯗꯤ ꯃꯐꯝ ꯑꯗꯨꯗ ꯂꯩꯕꯥ ꯁꯃꯨꯗ꯭ꯔꯒꯤ ꯃꯄꯥꯟꯗ ꯐꯝꯗꯨꯅ ꯁꯝꯃꯨꯗ꯭ꯔꯒꯤ ꯐꯖꯕ ꯁꯟ ꯔꯥꯏꯁ ꯁꯟ ꯁꯦꯠꯀꯤ ꯐꯖꯕ ꯑꯗꯨꯒꯨꯝꯕ ꯀꯌꯥ ꯑꯗꯨ ꯌꯦꯡꯅꯤꯡꯕꯒꯤꯅꯤ ꯑꯗꯨꯒ ꯑꯩꯅ ꯁꯤꯛꯀꯤꯝ ꯆꯠꯅꯤꯡꯕꯒꯤ ꯃꯔꯝꯗꯤ ꯁꯤꯛꯀꯤꯝꯗ ꯒꯦꯡꯇꯣꯛꯀꯤ ꯕꯖꯥꯔꯗ ꯆꯠꯇꯨꯅ ꯐꯣꯇꯣ ꯀꯥꯞꯄ ꯃꯊꯛꯇ ꯆꯦꯟꯗꯨꯅ ꯁꯥꯟꯅꯕ ꯇꯣꯡꯕꯤ ꯁꯥꯟꯅꯕ ꯑꯗꯨꯒ ꯆꯩꯅꯥꯒꯤ ꯕꯣꯔꯗꯔꯗ ꯂꯦꯞꯇꯨꯅ ꯆꯩꯅꯥꯗ ꯌꯦꯡꯕ ꯑꯁꯤꯒꯨꯝꯕ ꯀꯌꯥ ꯑꯁꯤ ꯑꯩꯅ ꯁꯤꯛꯀꯤꯝꯗ ꯀꯌꯥ ꯑꯁꯤ ꯅꯨꯡꯉꯥꯏꯕ ꯑꯁꯤ ꯈꯟꯗꯨꯅ ꯑꯩꯅ ꯁꯤꯛꯀꯤꯝꯗ ꯆꯠꯅꯤꯡꯏ ꯆꯠꯅꯤꯡꯂꯤꯕꯅꯤ ꯑꯩꯅ ꯍꯦꯟꯅ ꯆꯠꯅꯤꯡꯈꯤꯕꯗꯤ ꯕꯥꯏꯀꯔꯁꯤꯡꯅ ꯌꯨꯇꯨꯞꯇ ꯊꯥꯒꯠꯂꯛꯄ ꯃꯈꯣꯏꯅ ꯚꯤꯗꯤꯑꯣ ꯃꯈꯣꯏꯅ ꯆꯠꯄꯒꯤ ꯑꯦꯛꯁꯄꯤꯔꯤꯌꯦꯟꯁꯀꯤ ꯚꯤꯗꯤꯑꯣ ꯑꯗꯨ ꯌꯨꯇ꯭ꯌꯨꯞꯇ ꯊꯥꯒꯠꯂꯛꯄ ꯃꯇꯝ ꯑꯗꯨ ꯎꯔꯨꯕꯗꯒꯤ ꯑꯩꯅ ꯍꯦꯟꯅ ꯆꯠꯅꯤꯡꯉꯛꯄ ꯐꯥꯎꯔꯛꯈꯤ ꯑꯃꯗꯤ ꯑꯩꯒꯤ ꯃꯔꯨꯞꯁꯤꯡ ꯈꯔꯅ ꯕꯥꯏꯛ ꯃꯈꯣꯏꯅ ꯆꯠꯄꯒꯤ ꯑꯦꯛꯁꯄꯤꯔꯤꯌꯦꯟꯁ ꯑꯗꯨ ꯑꯩꯉꯣꯟꯗ ꯍꯥꯏꯔꯛꯄ ꯇꯥꯛꯂꯛꯄꯗꯒꯤ ꯑꯩꯅ ꯅꯨꯡꯉꯥꯏꯒꯅꯤ ꯈꯟꯕꯗꯒꯤ ꯑꯩꯅ ꯚꯥꯔꯠꯀꯤ ꯑꯁꯤꯒꯨꯝꯂꯕ ꯃꯐꯝꯁꯤꯡ ꯑꯁꯤꯗ ꯆꯠꯅꯤꯡꯂꯤꯕꯅꯤ